ꯑꯩꯈꯣꯏ ꯁ꯭ꯋꯥꯏꯒꯤ ꯑꯦꯔꯤꯌꯥꯗ ꯇ꯭ꯔꯥꯕꯦꯜ ꯀꯝꯄꯅꯤꯒꯨꯝꯕ ꯇ꯭ꯔꯥꯕꯦꯜ ꯑꯦꯖꯦꯟꯀꯨꯝꯕꯁꯦ ꯑꯃꯅꯤꯗꯤ ꯂꯩꯕ ꯃꯥꯜꯂꯦ ꯑꯗꯨꯕꯨ ꯑꯩ ꯑꯩꯅ ꯃꯤꯡ ꯑꯣꯏꯅ ꯈꯪꯕꯗꯤ ꯑꯃꯠꯇ ꯂꯩꯇꯦ ꯀꯩꯒꯤꯅꯣ ꯍꯥꯏꯕꯗ ꯌꯥꯝ ꯀꯃꯟ ꯑꯣꯏꯗꯦꯕ ꯁ꯭ꯋꯥꯏꯗ ꯑꯗꯨꯒꯨꯝꯕ ꯇ꯭ꯔꯥꯏꯕꯦꯜꯒꯤ ꯀꯝꯄꯅꯤꯒꯨꯝꯕ ꯑꯦꯖꯦꯟꯀꯨꯝꯕꯁꯦ ꯑꯗꯣ ꯌꯥꯝꯅ ꯃꯔꯨꯗꯤ ꯑꯣꯏꯌꯦ ꯑꯗꯨꯅ ꯂꯩꯍꯟꯅꯤꯡꯉꯦ ꯀꯩꯒꯤꯅꯣ ꯍꯥꯏꯕꯗ ꯐꯦꯃꯤꯂꯤꯒꯨꯝꯕꯅ ꯃꯄꯥꯟ ꯆꯠꯅꯤꯡꯕ ꯑꯗꯨꯒ ꯀꯣꯏ ꯆꯠꯅꯤꯡꯕꯒꯨꯝꯕ ꯇꯧꯕ ꯀꯥꯟꯗ ꯑꯦꯖꯦꯟꯁꯤꯒꯨꯝꯕ ꯀꯝꯄꯅꯤꯒꯨꯝꯕꯗ ꯍꯪꯉꯗꯤ ꯈꯤꯇꯪ ꯑꯥꯏꯗꯤꯌꯥꯗꯣ ꯂꯩꯒꯅꯤ ꯑꯗꯨꯒ ꯆꯠꯅꯤꯡꯕꯀꯥꯟꯗ ꯗꯤꯐꯤꯀꯜꯇꯤꯗꯣ ꯐꯥꯎꯔꯣꯏꯕ ꯑꯗꯨꯅ ꯍꯧꯖꯤꯛ ꯁꯨꯝ ꯃꯅꯤꯄꯨꯔꯁꯦ ꯆꯥꯎꯈꯠꯂꯛꯏꯕꯅꯤꯅ ꯃꯌꯥꯝꯅ ꯇ꯭ꯔꯥꯕꯦꯜꯁꯨ ꯏꯟꯇ꯭ꯔꯦꯁꯇꯦꯠ ꯑꯣꯏꯕ ꯃꯤꯁꯤꯡ ꯑꯣꯏꯔꯁꯨ ꯑꯦꯖꯦꯟꯁꯤꯒꯨꯝꯕ ꯀꯝꯄꯅꯤꯒꯨꯝꯕꯁꯦ ꯃꯌꯥꯝ ꯁꯥꯒꯠꯄꯤꯔꯛꯑꯗꯤ ꯐꯅꯤ ꯐꯣꯔ ꯗ ꯀꯟꯚꯤꯅꯤꯌꯦꯟꯁ ꯑꯣꯐ ꯗ ꯄꯤꯄꯜ